ꯍꯂꯣ ꯑ ꯇꯥꯖꯔꯤ ꯍꯥꯏꯕꯤꯌꯨ ꯀꯅꯥ ꯑꯣꯏꯕꯤꯔꯒꯦ ꯑꯣ ꯑꯣ ꯑꯩ ꯆꯨꯔꯥꯆꯥꯟꯄꯨꯔꯗꯒꯤꯅꯤ ꯄꯥꯏꯖꯔꯤꯁꯦ ꯀꯩ ꯑꯣꯏꯕꯤꯕ ꯂꯩꯔꯒꯦ ꯑꯥ ꯑꯣ ꯑ ꯑꯗꯨ ꯍꯧꯖꯤꯛ ꯂꯥꯛꯑꯕꯣ ꯎꯝ ꯍꯧꯖꯤꯛ ꯍꯧꯖꯤꯛ ꯂꯥꯛꯑꯦ ꯍꯧꯖꯤꯛ ꯇꯦꯛꯁꯤ ꯌꯥꯝꯅ ꯍꯣꯡꯉꯦ ꯑꯩ ꯊꯥꯖꯔꯛꯀꯦ ꯇꯦꯛꯁꯤ ꯃꯃꯜ ꯂꯨꯄꯥ ꯆꯇꯔꯦꯠꯇꯒꯤꯅ ꯂꯤꯁꯤꯡ ꯐꯥꯎꯕ ꯆꯠꯂꯤ ꯆꯨꯔꯥꯆꯥꯟꯄꯨꯔ ꯐꯥꯎꯕ ꯂꯥꯛꯄ ꯃꯇꯝꯗ ꯀꯤꯂꯣꯃꯤꯇꯔ ꯊꯥꯔꯇꯤ ꯁꯤꯛꯁ ꯏꯝꯐꯥꯜ ꯇꯨ ꯆꯨꯔꯥꯆꯥꯟꯄꯨꯔ ꯊꯥꯔꯇꯤ ꯁꯤꯛꯁ ꯂꯥꯞꯄꯤ ꯍꯧꯖꯤꯛ ꯃꯐꯝ ꯀꯗꯥꯏꯗ ꯌꯦꯡꯕꯤꯒꯗꯕꯅꯣ ꯇꯨꯔꯤꯁꯁꯤ ꯃꯐꯝ ꯀꯔꯥꯏꯗ ꯆꯠꯄꯤꯒꯗꯕꯅꯣ ꯑꯣ ꯃꯣꯏꯔꯥꯡꯗ ꯌꯦꯡꯒꯗꯕ ꯑꯣꯏꯔꯒꯗꯤ ꯑꯣꯖꯥꯅ ꯇꯧꯕꯤꯒꯗꯕꯁꯤ ꯍꯧꯖꯤꯛ ꯆꯨꯔꯥꯆꯥꯟꯄꯨꯔ ꯇꯨ ꯏꯝꯐꯥꯜ ꯇꯥꯟꯅ ꯆꯠꯀꯅꯤ ꯏꯝꯐꯥꯜꯗꯒꯤ ꯑꯃꯨꯛꯀ ꯃꯣꯏꯔꯥꯡ ꯆꯠꯀꯗꯕꯅꯤ ꯊꯥꯔꯇꯤ ꯁꯤꯛꯁ ꯀꯤꯂꯣꯇꯔ ꯑꯃ ꯆꯠꯂꯕ ꯃꯇꯨꯡꯗ ꯑꯃꯨꯛꯀ ꯐꯣꯔꯇꯤ ꯁꯤꯛꯁ

ꯎꯝ ꯎꯝ ꯃꯐꯝꯁꯤ ꯌꯥꯝ ꯐꯖꯕ ꯃꯐꯝꯅꯤ ꯑꯗꯨ ꯍꯧꯖꯤꯛ ꯍꯧꯖꯤꯛ ꯑꯣꯖꯥꯁꯤ ꯃꯐꯝ ꯀꯗꯥꯏꯗ ꯍꯧꯖꯤꯛ ꯍꯧꯖꯤꯛ ꯂꯦꯞꯄꯒ ꯂꯩꯖꯔꯤ ꯎꯝ ꯑꯗꯨꯗꯤ ꯑꯩ ꯒꯥꯔꯤ ꯊꯥꯖꯔꯛꯑꯒꯦ ꯑꯥ ꯒꯥꯔꯤ ꯊꯥꯖꯔꯛꯑꯒꯦ ꯑꯣꯖꯥꯅ ꯂꯥꯛꯄ ꯃꯇꯝꯗ ꯌꯥꯝ ꯈꯨꯗꯣꯡꯆꯥꯅꯉꯥꯏꯗꯃꯛꯇ ꯁꯦꯀꯨꯔꯤꯇꯤ ꯑꯦꯔꯦꯟꯁꯃꯦꯟ ꯇꯧꯕꯤꯌꯨꯔꯥ ꯑꯣ ꯑꯗꯨꯗꯤ ꯁꯦꯀꯨꯔꯤꯇꯤ ꯖꯤꯞꯁꯤ ꯑꯃ ꯊꯥꯔꯛꯎꯔ ꯑꯅꯤ ꯊꯥꯔꯛꯎꯔ ꯑꯣ ꯑꯗꯨꯗꯤ ꯖꯤꯞꯁꯤ ꯑꯅꯤꯗꯨꯒꯤ ꯄꯩꯁꯥ ꯆꯥꯔꯖ ꯇꯣꯉꯥꯟꯅ ꯂꯩꯖꯒꯅꯤ ꯃꯣꯏꯔꯥꯡ ꯐꯥꯎꯕ ꯆꯠꯄꯒꯤ ꯃꯣꯏꯔꯥꯡꯒꯤ ꯃꯐꯝꯁꯤꯡ ꯌꯦꯡꯕꯒꯤ ꯆꯥꯕꯒꯤ ꯊꯛꯄꯒꯤ ꯄꯩꯁꯥ ꯈꯔꯖ ꯆꯥꯔꯖꯦꯁ ꯃꯅꯤꯒꯤ ꯄ꯭ꯔꯣꯕ꯭ꯂꯦꯝ ꯍꯧꯖꯤꯛ ꯌꯥꯝ ꯐꯤꯕꯝ ꯐꯠꯇꯕ ꯃꯔꯝ ꯑꯣꯏꯔꯒ ꯄꯩꯁꯥ ꯈꯔ ꯆꯪꯖꯒꯅꯤ ꯑꯗꯨꯅ ꯋꯥꯔꯧꯕꯤꯕ ꯌꯥꯗꯦ ꯑꯗꯨ ꯁꯤꯟꯕꯤꯕ ꯌꯥꯒꯗ꯭ꯔꯥ ꯑꯣꯖꯥꯅ ꯑꯣ ꯑꯣꯀꯦ ꯑꯣꯀꯦ ꯑꯩ ꯍꯧꯖꯤꯛ ꯍꯧꯖꯤꯛ ꯊꯥꯖꯔꯑꯒꯦ ꯃꯐꯝꯗꯨꯗ ꯃꯣꯏꯔꯥꯡꯒꯤ ꯐꯖꯕꯁꯨ ꯑꯗꯣꯝꯅ ꯌꯥꯝꯅ ꯐꯖꯅ ꯅꯤꯡꯊꯤꯅ ꯌꯦꯡꯕꯒꯤ ꯃꯑꯣꯡ ꯐꯖꯕ ꯃꯣꯏꯔꯥꯡꯒꯤ ꯅꯨꯡꯁꯤꯕ ꯏꯌꯥꯔꯁ ꯀꯟꯗꯤꯁꯅꯔ ꯌꯥꯝ ꯐꯖꯕ ꯂꯩꯒꯅꯤ ꯑꯗꯨ ꯑꯣꯖꯥꯅ ꯊꯥꯕꯤꯔꯣ ꯍꯥꯏꯕ ꯀꯥꯔ ꯑꯗꯨ ꯑꯦ ꯁꯤ ꯄꯥꯝꯕ꯭ꯔ ꯅꯟ ꯑꯦ ꯁꯤ ꯄꯥꯝꯕ꯭ꯔꯣ ꯑꯣꯀꯦ ꯑꯣꯀꯦ ꯑꯩ ꯑꯦ ꯁꯤ ꯍꯧꯖꯤꯛ ꯊꯥꯖꯔꯛꯑꯒꯦ ꯃꯣꯏꯔꯥꯡ ꯐꯥꯎꯕ ꯆꯠꯅꯉꯥꯏꯗꯃꯛꯇ ꯁꯥꯔꯒꯤ ꯖꯤꯞꯁꯤ ꯑꯃꯗꯤ ꯑꯦ ꯁꯤꯅꯆꯤꯡꯕ ꯑꯗꯣꯝꯒꯤ ꯑꯋꯥꯠ ꯑꯄꯥ ꯍꯥꯏꯕꯗꯤ ꯍꯣꯇꯦꯜꯗ ꯆꯪꯕꯗ ꯆꯪꯒꯗꯕ ꯑꯩꯒꯤ ꯁꯦꯀꯨꯔꯤꯇꯤꯁꯤꯡ ꯑꯦꯔꯦꯟꯁꯃꯦꯟ ꯇꯧꯖꯔꯒꯦ ꯑꯗꯣꯝꯅ ꯂꯥꯛꯄ ꯃꯇꯝꯗ ꯌꯥꯝꯅ ꯀꯝꯐꯣꯔꯇꯦꯕꯜ ꯑꯣꯏꯕ ꯃꯑꯣꯡꯗ ꯂꯥꯛꯅꯕꯒꯤꯗꯃꯛꯇ ꯃꯣꯏꯔꯥꯡ ꯑꯗꯨ ꯌꯥꯝ ꯐꯖꯕ ꯃꯑꯣꯡ ꯃꯐꯝꯅꯤꯅ ꯑꯩꯅꯁꯨ ꯌꯥꯝꯅꯁꯨ ꯑꯩꯁꯤ ꯌꯥꯎꯖꯅꯤꯡꯕꯅꯤ ꯇꯧꯏꯒꯨꯝꯕꯁꯨꯡ ꯑꯩꯗꯤ ꯍꯧꯖꯤꯛꯁꯤ ꯆꯨꯔꯥꯆꯥꯟꯄꯨꯔꯗ ꯂꯩꯔꯕꯅꯤꯅ ꯑꯩ ꯑꯇꯣꯞꯄ ꯃꯤ ꯑꯣꯏꯅ ꯊꯥꯖꯔꯛꯑꯒꯦ ꯑꯗꯨꯅ ꯑꯣꯖꯥꯅ ꯋꯥꯔꯧꯕꯤꯗꯅꯕ ꯈꯔ ꯅꯤꯡꯁꯤꯡꯖꯔꯤ ꯑꯣꯀꯦ ꯑꯣꯀꯦ ꯑꯩ ꯌꯥꯝꯅ ꯌꯥꯝꯅ ꯑꯣꯀꯦ ꯑꯣꯀꯦ ꯁꯥꯔ ꯑꯩ ꯌꯥꯝ ꯊꯨꯅ ꯊꯥꯖꯔꯛꯅꯕ ꯇꯧꯔꯒꯦ ꯃꯐꯝ ꯑꯁꯤ ꯌꯥꯝ ꯐꯠꯇꯕꯅꯤꯅ ꯑꯩ ꯌꯥꯝꯅꯃꯛ ꯊꯨꯅ ꯊꯥꯖꯔꯛꯅꯕ ꯇꯧꯖꯔꯒꯦ